ꯑꯩꯅ ꯂꯥꯏ ꯌꯦꯛꯄ ꯑꯁꯤ ꯀ꯭ꯂꯥꯁ ꯏꯂꯦꯚꯦꯟ ꯀꯥꯕ ꯃꯇꯝꯗꯒꯤ ꯍꯩꯈꯤ ꯑꯩꯅ ꯂꯥꯏ ꯌꯦꯛꯄꯗ ꯄꯨꯛꯅꯤꯡ ꯆꯪꯒꯤꯕꯁꯦ ꯀ꯭ꯂꯥꯁ ꯔꯨꯝꯗ ꯃꯌꯥꯝ ꯄꯨꯟꯅ ꯂꯥꯏ ꯌꯦꯛꯃꯤꯟꯅꯕ ꯑꯗꯨꯗꯩ ꯂꯝꯄꯥꯛꯇ ꯊꯣꯛꯑꯒ ꯃꯌꯥꯝ ꯄꯨꯟꯅ ꯂꯥꯏ ꯌꯦꯛꯃꯤꯟꯅꯕ ꯑꯗꯨꯃꯥꯏꯅ ꯇꯧꯕ ꯃꯇꯝꯗ ꯑꯩ ꯍꯦꯟꯅ ꯄꯨꯛꯅꯤꯡ ꯆꯪꯈꯤ ꯑꯗꯨꯒ ꯑꯩꯅ ꯈ꯭ꯋꯥꯏꯗꯒꯤ ꯄꯥꯝꯖꯕ ꯂꯥꯏ ꯌꯦꯛꯄꯁꯦ ꯑꯩꯈꯣꯏꯒꯤ ꯀ꯭ꯂꯥꯁꯃꯦꯠ ꯒꯣꯜꯚꯤꯟꯁꯟꯅꯦ